ꯎꯝ ꯍꯜꯂꯣ

ꯃꯈꯥꯁꯦ ꯍꯣꯏ ꯀꯩꯅꯣ ꯑꯩꯅ ꯑꯣ ꯍꯥꯏꯔꯕꯅꯦꯕꯀꯣ ꯑꯗꯣ ꯍꯧꯖꯤꯛꯐꯥꯎꯗꯤ ꯑꯋꯥꯠꯄꯁꯦ ꯈꯔ ꯑꯗꯨꯝ ꯑꯌꯥꯝꯕ ꯁꯔꯨꯛꯇꯤ ꯑꯋꯥꯠꯄ ꯂꯩꯔꯤꯕꯅꯤꯅ

ꯑꯗꯨꯅ ꯍꯣꯏ ꯑꯩꯈꯣꯏ ꯂꯩ ꯆꯔꯥꯒꯨꯝꯕꯁꯨ ꯈꯔ ꯂꯧꯗꯕ ꯌꯥꯔꯣꯏꯕꯀꯣ ꯑꯗꯨꯅ ꯂꯩ ꯆꯥꯔꯥꯒꯨꯝꯕ ꯑꯗꯒꯤ ꯄꯥꯝꯕꯤ ꯈꯔ ꯆꯥꯎꯕ ꯄꯣꯠ ꯀꯩꯅꯣ ꯐꯤ ꯍꯥꯏꯇꯔꯦ ꯏꯟꯁꯇꯣꯜ ꯇꯧꯕ ꯂꯧꯗꯕꯁꯨ ꯌꯥꯔꯣꯏꯕ ꯍꯥꯏꯗꯤ ꯃꯆꯥꯁꯤꯡꯒꯤꯅ ꯑꯃꯨꯛ ꯃꯆꯥꯁꯤꯡꯒꯤ ꯂꯩꯔꯦꯗꯅ ꯑꯗꯨꯒ ꯑꯩꯈꯣꯏꯒꯤ ꯁꯥꯏꯠꯀꯤ ꯆꯪꯂꯛꯐꯝ ꯍꯥꯏꯇꯔꯦ ꯑꯩꯈꯣꯏꯒꯤ ꯍꯣꯏ ꯃꯦꯟ ꯒꯦꯠꯇꯒꯤ ꯆꯪꯂꯛꯄ ꯄꯔꯦꯡꯁꯦ ꯁꯤꯒꯤ ꯄꯔꯦꯡꯁꯤꯒꯤꯗꯤ ꯈꯤꯇꯪ ꯆꯥꯎꯕ ꯃꯅꯥ ꯈꯤꯇꯪ ꯁꯪꯕ ꯍꯥꯏꯇꯔꯦꯅꯦ ꯃꯅꯥ ꯑꯁꯪꯕ ꯑꯗꯨꯝ ꯃꯇꯝ ꯈꯨꯗꯤꯡꯃꯛꯇ ꯁꯥꯠꯂꯒ ꯂꯩꯒꯗꯕ ꯃꯅꯥ ꯑꯁꯪꯕꯒꯨꯝꯕ ꯑꯣꯏꯅ ꯎꯝ ꯑꯗꯨꯝꯕ ꯑꯣꯏꯅ ꯊꯥꯕꯗꯨꯅ ꯐꯒꯅꯦꯅ ꯍꯥꯏꯌꯦꯕꯀꯣ ꯃꯣꯏꯅꯁꯨ ꯑꯗꯨꯅ ꯑꯗꯨꯁꯤꯡꯗꯨꯅ ꯈꯔ ꯆꯥꯎꯕꯗꯤ ꯑꯣꯏꯍꯜꯂꯒ ꯁꯥꯏꯠ ꯁꯥꯏꯠꯇꯅ ꯑꯩꯈꯣꯏꯒꯤ ꯂꯩ ꯈꯤꯇꯪ ꯄꯤꯛꯇꯛ ꯄꯤꯛꯇꯛ ꯇꯧꯕ ꯃꯆꯨ ꯈꯔꯇꯪ ꯊꯨꯅ ꯁꯥꯠꯄꯗꯣ ꯑꯗꯨ ꯑꯣꯏꯅ ꯊꯥꯕꯤꯕ ꯑꯗꯨ ꯑꯗꯨꯃꯥꯏꯅ ꯑꯗꯨ ꯈꯔꯗꯤ ꯍꯥꯟꯅꯒꯤ ꯊꯥꯕ ꯈꯔꯗꯤ ꯂꯩꯔꯦ ꯑꯗꯣ ꯑꯋꯥꯠꯄꯁꯤꯡ ꯑꯗꯨꯁꯨ ꯃꯦꯟꯁꯤꯜꯂꯅꯤꯗꯅ ꯑꯗꯨꯒ ꯑꯥ ꯑꯩꯈꯣꯏ ꯀꯔꯤ ꯍꯥꯏꯅꯤ ꯑꯆꯥꯄꯣꯠ ꯆꯥꯐꯝ ꯃꯔꯛꯇ ꯐꯤꯅ ꯀꯨꯞꯄꯒ ꯑꯗꯨꯝ ꯈꯔ ꯑꯩꯈꯣꯏ ꯁꯣꯝ ꯁꯥꯏꯠ ꯃꯅꯤꯡꯂꯣꯝ ꯊꯪꯕ ꯁꯥꯏꯠꯀꯤꯗꯣ ꯂꯝꯕꯤ ꯆꯪꯂꯛꯄꯒꯤ ꯃꯅꯤꯡꯂꯣꯝ ꯊꯪꯕ ꯁꯥꯏꯠꯀꯤꯁꯤꯗ ꯑꯩꯈꯣꯏꯒꯤ ꯑꯗꯨꯝꯕꯗꯣ ꯃꯉꯥꯒꯨꯝꯕ ꯑꯃ ꯊꯝꯃꯕ ꯍꯥꯏꯗꯤ ꯈꯔ ꯈꯔ ꯂꯟꯅ ꯊꯝꯗꯣꯏꯅꯤꯀꯣ ꯑꯗꯨꯒ ꯑꯥ ꯑꯗꯒꯤ ꯁꯨꯝ ꯍꯥꯏꯒꯠꯂꯒ ꯑꯩꯈꯣꯏꯒꯤ ꯁꯨꯃꯥꯏꯅ ꯐꯨꯠꯄꯥꯠꯀꯤ ꯇꯥꯏꯞꯇ ꯄꯔꯦꯡ ꯑꯃ ꯆꯠꯂꯤꯗꯣ ꯏꯁꯤꯡ ꯃꯄꯥꯟꯒꯤꯗꯣ ꯑꯥ ꯑꯗꯨꯒꯤꯗꯨꯅ ꯑꯩꯈꯣꯏꯒꯤ ꯃꯅꯥ ꯑꯉꯥꯡꯕ ꯉꯥꯛꯇ ꯁꯥꯠꯄ ꯂꯩ ꯑꯃ ꯂꯩꯕꯅꯤꯅꯦ ꯑꯩ ꯃꯃꯤꯡꯗꯤ ꯀꯥꯎꯈ꯭ꯔꯦ ꯑꯗꯨꯒꯤꯗꯣ ꯑꯣꯏꯅ ꯍꯥꯞꯁꯦ ꯍꯥꯏꯌꯦ ꯃꯣꯏꯅ ꯑꯗꯨ ꯁꯥꯏꯠ ꯑꯅꯤꯃꯛ ꯍꯥꯞꯄꯣꯏꯀꯣ ꯁꯥꯏꯠ ꯑꯃꯈꯛꯇꯪꯅꯤꯀꯣ ꯍꯥꯞꯇꯣꯏꯁꯦ ꯏꯁꯤꯡꯂꯣꯝ ꯊꯪꯕ ꯁꯥꯏꯠ ꯑꯥ ꯏꯁꯤꯡꯂꯣꯝ ꯊꯪꯕ ꯁꯥꯏꯠꯇꯨꯗꯤ ꯍꯥꯞꯄꯣꯏꯕ ꯍꯤꯜꯂꯣꯝ ꯊꯪꯕ ꯁꯥꯏꯠꯇꯨꯅꯦꯕ ꯍꯥꯞꯇꯣꯏꯁꯦ ꯑꯥ ꯑꯗꯨꯒ ꯍꯧꯖꯤꯛꯀꯤ ꯏꯁꯤꯡ ꯃꯄꯥꯟꯁꯤꯗ ꯐꯝꯐꯝꯀꯣ ꯑꯗꯒꯤ ꯎꯒ ꯎ ꯑꯆꯧꯕꯗꯒꯤ ꯀꯛꯑꯒ ꯔꯥꯎꯟ ꯔꯥꯎꯟ ꯀꯛꯄꯗꯣ ꯑꯗꯨꯒꯤꯗꯣ ꯈꯤꯇꯪ ꯈꯤꯇꯪ ꯂꯟꯅ ꯍꯥꯏꯇꯔꯦ ꯑꯀꯣꯏꯕꯁꯤꯗ ꯊꯝꯕ ꯍꯥꯏꯗꯤ ꯍꯌꯦꯡ ꯑꯗꯨ ꯐꯣꯇꯣ ꯀꯥꯞꯄꯒꯨꯝꯕꯗꯗꯤ ꯌꯥꯝ ꯐꯖꯒꯅꯤꯗꯅ ꯑꯗꯨꯝꯕꯗꯣ ꯈꯔ ꯊꯝꯃꯅꯤ ꯑꯗꯨꯒ ꯊꯝꯗꯣꯏꯁꯦ ꯑꯗꯨꯝꯕ ꯊꯝꯕꯁꯦ ꯂꯣꯏꯅꯃꯛ ꯑꯩꯈꯣꯏꯒꯤ ꯃꯊꯛꯇ ꯀꯩꯅꯣ ꯀꯨꯞꯄꯣꯏꯀꯣ ꯈꯔ ꯑꯃꯅ ꯑꯥ ꯑꯃ ꯑꯅꯤꯃꯗꯤ ꯀꯨꯞꯀꯅꯦꯕ ꯑꯗꯨꯒ ꯈꯔ ꯑꯃꯅ ꯀꯨꯞꯄꯣꯏꯕ ꯑꯗꯨꯁꯤꯡꯗꯣ ꯊꯝꯗꯣꯏꯁꯤꯡꯗꯣ ꯃꯆꯨꯁꯦ ꯔꯪ ꯍꯥꯏꯗꯤ ꯃꯆꯨ ꯑꯑꯣꯏꯕ ꯑꯃ ꯈꯛꯇꯪ ꯑꯣꯏꯔꯣꯏꯕꯀꯣ ꯑꯗꯨ ꯃꯆꯨ ꯃꯆꯨ ꯍꯥꯏꯗꯤ ꯈꯤꯇꯪ ꯑꯉꯥꯡꯁꯤꯡꯅ ꯌꯦꯡꯕꯗꯀ ꯌꯥꯝ ꯅꯨꯡꯉꯥꯏꯒꯗꯕ ꯀꯩꯅꯣ ꯑꯣꯏꯕꯗꯣ ꯑꯗꯨꯝꯕ ꯄꯣꯠ ꯑꯣꯏꯍꯟꯗꯣꯏꯅꯦꯕ ꯑꯗꯨꯃ ꯂꯩꯔꯦ ꯑꯗꯨꯒ ꯁꯣꯝꯒꯤ ꯀꯔꯤ ꯍꯥꯏꯕꯅꯣ ꯇꯥꯗ꯭ꯔꯦ ꯑꯥ ꯋꯥꯏꯠ ꯔꯣꯁꯁꯦ ꯑꯗꯨꯝ ꯎꯝ ꯆꯥꯝꯃꯉꯥꯃꯨꯛ ꯂꯧꯋꯦꯕ ꯀꯩꯒꯤꯅꯣꯗꯤ ꯁꯤꯒꯤꯕ ꯈꯣꯠꯈꯤꯕꯒꯤꯒ ꯄꯨꯜꯂꯒ ꯍꯥꯏꯇꯔꯦ ꯋꯥꯏꯠꯇꯣ ꯍꯣꯏ ꯔꯦꯗ ꯃꯆꯨ ꯄꯨꯟꯅ ꯃꯆꯨ ꯁꯨꯕ ꯃꯔꯛꯇꯨꯗꯁꯨ ꯈꯔ ꯍꯥꯞꯇꯣꯏꯅꯦꯕ ꯑꯗꯨꯒ ꯋꯥꯏꯠ ꯉꯥꯛꯇꯗꯨꯗꯤ ꯋꯥꯏꯠ ꯉꯥꯛꯇꯪ ꯑꯣꯏꯕ ꯀꯩꯅꯣ ꯁꯥꯏꯠ ꯑꯃ ꯑꯣꯏꯍꯜꯂꯅꯤꯗꯅ ꯑꯗꯨꯒꯤ ꯋꯥꯏꯠ ꯉꯥꯛꯇ ꯑꯣꯏꯕ ꯁꯥꯏꯠꯇꯨꯁꯨ ꯑꯣꯏꯔꯦ ꯑꯗꯒꯤ ꯑꯗꯨꯅ ꯑꯌꯥꯝꯕ ꯁꯔꯨꯛ ꯑꯣꯏꯔꯅꯦꯕ ꯑꯗꯨꯒ ꯎꯝ ꯑꯗꯨꯅꯦ ꯑꯁ ꯑꯗꯨꯅꯦ ꯇꯧꯗꯣꯏꯁꯦ ꯉꯁꯥꯏꯒꯤ ꯑꯄꯨꯟꯕꯒꯤꯗꯨꯅ ꯁꯣꯝꯗ ꯁꯥꯏꯠ ꯑꯃꯗ ꯑꯣꯏꯗꯣꯏꯅꯦꯕ ꯆꯪꯉꯛꯐꯝꯒꯤ ꯁꯣꯝ ꯁꯥꯏꯠꯇ ꯑꯣꯏꯒ꯭ꯔꯅꯦꯕ ꯑꯗꯨꯒ ꯍꯧꯖꯤꯛꯀꯤ ꯔꯦꯗꯅ ꯔꯦꯗ ꯋꯥꯏꯠ ꯉꯥꯛꯇ ꯐꯩꯗꯣꯝꯒꯤ ꯇꯥꯏꯞꯇ ꯍꯥꯏꯇꯔꯦ ꯃꯌꯥꯏꯗ ꯂꯝꯕꯤ ꯂꯝꯕꯤ ꯆꯠꯐꯝꯁꯦ ꯊꯃꯝꯃꯒ ꯑꯥ ꯃꯆꯥ ꯃꯆꯥ ꯍꯥꯏꯇꯔꯦ ꯐꯨꯠꯄꯥꯠ ꯃꯆꯥ ꯃꯆꯥ ꯊꯝꯕꯤꯔꯝꯃꯒ ꯑꯗꯨꯃꯥꯏꯅ ꯑꯥ ꯍꯌꯦꯡ ꯂꯥꯛꯏꯕ ꯃꯤꯁꯤꯡꯗ ꯑꯗꯨꯝ ꯆꯪꯒꯅꯤ ꯐꯣꯇꯣ ꯀꯥꯛꯅꯤꯡꯒꯅꯤꯗꯅ ꯑꯗꯨꯝꯕꯗꯨꯗꯁꯨ ꯍꯥꯏꯗꯤ ꯑꯄꯨꯟꯕ ꯑꯣꯏꯔꯒꯗꯤ ꯃꯣꯏꯗ ꯅꯨꯡꯉꯥꯏꯔꯣꯏꯕ ꯑꯗꯨꯅ ꯑꯥ ꯆꯪꯐꯝ ꯃꯆꯥ ꯃꯆꯥ ꯊꯝꯕꯤꯔꯝꯃꯒ ꯔꯦꯗ ꯌꯦꯜꯂꯣ ꯋꯥꯏꯠ ꯑꯗꯒꯤ ꯄꯤꯡ ꯑꯗꯨꯃꯥꯏꯅ ꯃꯆꯨꯗꯣ ꯑꯃꯒ ꯁꯦꯝꯗꯣꯏꯅꯦꯕ ꯁꯥꯏꯠ ꯑꯃꯗ ꯑꯗꯨꯒꯤ ꯁꯥꯏꯠꯇꯨꯒꯤ ꯑꯗꯨꯒꯤ ꯍꯦꯛ ꯑꯥ ꯀꯔꯤ ꯍꯥꯏꯅꯤ ꯐꯝꯐꯝ ꯂꯩꯒꯅꯦꯕꯀꯣ ꯐꯝꯐꯝ ꯑꯩꯈꯣꯏꯅ ꯑꯥ ꯎꯅ ꯇꯧꯔꯒ ꯁꯦꯝꯒꯅꯤ ꯑꯗꯨꯗꯤ ꯎꯅ ꯍꯥꯏꯐꯦꯠ ꯀꯃꯥꯏꯅ ꯍꯥꯏꯒꯅꯤ ꯀꯣꯜꯂ ꯀꯣꯜꯂꯒꯀꯣ ꯑꯩꯈꯣꯏ ꯂꯣꯟꯕꯒꯤ ꯇꯥꯏꯞꯇ ꯐꯛꯂꯥꯡ ꯑꯩꯈꯣꯏ ꯎ ꯋꯥꯆꯦꯠꯅ ꯐꯛꯂꯣꯡ ꯂꯣꯟꯕꯗꯣ ꯑꯗꯨꯃꯥꯏꯅ ꯍꯧꯖꯤꯛꯀꯤꯁꯤꯅ ꯀꯨꯞꯄꯣꯏꯕꯀꯣ ꯂꯟꯅ ꯇꯧꯔꯒ ꯍꯥꯏꯐꯦꯠ ꯇꯧꯔꯅꯦꯕ ꯑꯗꯨꯃꯥꯏꯅ ꯑꯗꯨꯒ ꯐꯝꯐꯝꯗꯒꯤ ꯐꯝꯃꯒ ꯃꯃꯥꯡꯗꯨꯗꯒꯤ ꯍꯥꯏꯐꯦꯠ ꯌꯦꯡꯉꯛꯄꯗꯣ ꯐꯖꯩꯗꯅ ꯑꯗꯨꯒꯤ ꯄꯣꯠꯇꯨꯃ ꯂꯩꯔꯅꯦꯕ ꯑꯗꯨꯒ ꯌꯣꯠꯁꯨ ꯈꯔ ꯂꯧꯗꯕꯗꯤ ꯌꯥꯔꯣꯏ ꯌꯣꯠꯁꯦ ꯁꯣꯝꯒꯤ ꯃꯊꯛ ꯀꯥꯒꯤꯗ ꯂꯩꯔꯤꯕ ꯑꯩꯈꯣꯏꯅ ꯑꯩꯈꯣꯏ ꯌꯨꯝ ꯀꯩꯅꯣꯒꯤꯗꯣ ꯍꯧꯖꯤꯛ ꯂꯩꯔꯤꯕ ꯌꯨꯝ ꯌꯦꯂꯣꯒꯤ ꯌꯨꯝꯁꯦ ꯁꯤꯒꯤ ꯌꯦꯂꯣꯒꯤ ꯌꯨꯝꯁꯦ ꯃꯄꯥꯟꯁꯦ ꯀꯩꯅꯣꯅ ꯁꯦꯝꯖꯤꯜꯂꯛꯇꯣꯏꯅꯦꯕ ꯑꯗꯨꯒ ꯃꯊꯛꯇ ꯍꯥꯟꯅꯒꯤ ꯂꯩꯔꯝꯃꯤꯕ ꯀꯩꯅꯣꯁꯤꯡꯗꯨꯁꯨ ꯂꯣꯏꯅ ꯊꯨꯒꯥꯏꯔꯛꯈꯤꯅꯦꯕꯀꯣ ꯈꯔꯕꯨꯗꯤ ꯆꯥꯏꯕ ꯍꯧꯔꯝꯅꯦ ꯑꯗꯨꯒꯤ ꯏꯁꯇꯦꯌꯔ ꯀꯥꯐꯝꯁꯦ ꯃꯄꯥꯟꯗꯒꯤ ꯀꯥꯗꯣꯏꯅꯦ ꯍꯧꯖꯤꯛꯀꯤ ꯌꯣꯠꯁꯤꯒ ꯇꯧꯔꯒ ꯁꯦꯝꯃꯒ ꯁꯨꯃꯥꯏꯅ ꯀꯥꯐꯝ ꯑꯗꯨꯃꯥꯏꯅ ꯁꯦꯝꯗꯣꯏꯅꯦꯕ ꯃꯅꯨꯡꯗꯅ ꯑꯗꯨꯝ ꯑꯩꯈꯣꯏ ꯀꯦꯐꯦꯒꯤ ꯇꯥꯏꯞꯇ ꯀꯩꯅꯣ ꯑꯣꯏꯅ ꯂꯩꯔꯅꯤꯗꯅ ꯑꯗꯨꯗꯤ ꯍꯥꯟꯅꯩꯗꯣ ꯑꯗꯨꯝ ꯑꯗꯨꯝ ꯍꯥꯟꯅꯒꯤ ꯑꯗꯨꯃꯥꯏꯅ ꯀꯦꯐꯦꯒꯤ ꯇꯥꯏꯞꯇ ꯑꯗꯨꯗ ꯂꯩꯔꯅꯤ ꯑꯗꯨꯒ ꯃꯊꯛꯁꯤꯗ ꯃꯊꯛꯀꯤ ꯁꯨꯃꯥꯏꯅ ꯃꯄꯥꯟꯗꯒꯤ ꯑꯣꯏꯅ ꯍꯥꯞꯄꯅꯦꯕ ꯃꯅꯨꯡꯗꯁꯨ ꯍꯥꯟꯅꯒꯤ ꯍꯥꯞꯄꯝꯕꯗꯣ ꯍꯧꯖꯤꯛ ꯃꯅꯨꯡꯒꯤꯗꯣ ꯄꯤꯛꯂꯛꯑꯕꯅꯤꯅ ꯑꯗꯨꯅꯦ ꯑꯗꯨ

ꯑꯗꯣ ꯃꯣꯏꯒꯤ ꯃꯔꯨ ꯀꯩꯅꯣ ꯇꯧꯕꯁꯦ ꯍꯥꯏꯒꯤꯕꯅꯦ ꯑꯩꯈꯣꯏ ꯄꯨꯟꯅ ꯂꯧꯅꯕ ꯍꯥꯏꯅ ꯑꯗꯨ ꯃꯣꯏ ꯂꯥꯛꯑꯦ ꯍꯥꯏꯌꯦꯕꯀꯣ ꯃꯔꯨꯁꯦ ꯄꯨꯟꯅ ꯂꯥꯛꯑꯦ ꯍꯥꯏꯌꯦ ꯑꯩꯈꯣꯏ ꯒꯣꯗꯥꯎꯟꯗ ꯍꯧꯖꯤꯛꯀꯤ ꯑꯣꯏꯅꯗꯤ ꯂꯩꯔꯦꯕ ꯁꯝꯃꯔꯒꯤ ꯑꯣꯏꯅꯗꯤ ꯑꯗꯣ ꯍꯌꯦꯡꯁꯦ ꯔꯣꯁꯁꯤꯡꯗꯣ ꯄꯨꯔꯛꯑꯅꯤ ꯑꯗꯒꯤ ꯌꯣꯠꯁꯤꯡ ꯀꯩꯁꯤꯡꯗꯨꯅ ꯑꯃꯨꯛ ꯀꯣꯟꯅ ꯅꯨꯃꯤꯠ ꯅꯤꯅꯤꯒꯤ ꯃꯇꯨꯡꯗ ꯇꯥꯔꯅꯦꯕ ꯑꯗꯨꯁꯤꯡꯗꯨꯅ ꯑꯗꯣ ꯏꯟꯅꯣꯒ꯭ꯔꯦꯁꯟ ꯅꯪꯅꯕ ꯍꯥꯏꯗꯤ ꯏꯟꯅꯣꯒ꯭ꯔꯦꯁꯟ ꯃꯌꯥꯗ ꯍꯦꯛꯇ ꯂꯣꯏꯁꯤꯟꯕꯁꯦ ꯅꯨꯡꯉꯥꯏꯔꯣꯏ ꯈꯤꯇꯪ ꯃꯥꯡꯖꯧꯅꯅ ꯂꯣꯏꯁꯤꯟꯅꯕꯅ ꯑꯥ ꯍꯥꯏꯕꯅꯦ ꯑꯩꯅꯁꯨ ꯍꯥꯏꯗꯤ ꯍꯥꯏꯈꯤꯕꯅꯦ ꯍꯣꯔꯦꯟꯁꯨ ꯑꯃꯨꯛ ꯋꯥꯔꯤꯗꯨ ꯁꯥꯒꯤꯅꯦꯕꯀꯣ ꯑꯗꯨ ꯅꯣꯏꯅ ꯍꯥꯞꯅꯤꯡꯕ ꯑꯇꯩ ꯑꯇꯩ ꯐꯖꯗꯧꯕ ꯑꯩꯈꯣꯏꯗꯤ ꯐꯖꯗꯧꯕ ꯄꯣꯠꯇꯨꯅꯤꯗꯅ ꯇꯧꯗꯣꯏꯁꯦ ꯑꯗꯨꯅ ꯐꯖꯒꯗꯕ ꯃꯑꯣꯡꯁꯦ ꯑꯗꯨꯝ ꯍꯣꯔꯦꯟ ꯑꯃꯨꯛꯈꯔ ꯅꯧꯅ ꯃꯤꯇꯤꯡ ꯇꯧꯈꯤꯁꯦꯅ ꯍꯥꯏꯕꯅꯦꯕ ꯑꯗꯣ ꯍꯣꯔꯦꯟꯁꯦ ꯑꯩꯈꯣꯏ ꯄꯨꯟꯅ ꯈꯟꯅꯔ ꯃꯇꯨꯡꯗ ꯑꯗꯨꯝ ꯃꯣꯏꯒꯤ ꯂꯩꯔꯤꯕꯁꯤꯡꯁꯤꯒꯤ ꯃꯊꯛꯇ ꯀꯔꯤ ꯀꯔꯤꯅꯣ ꯍꯥꯞꯆꯤꯟꯕ ꯌꯥꯔꯤ ꯀꯔꯤ ꯁꯪꯖꯟꯕ ꯌꯥꯅꯤ ꯍꯥꯏꯕꯗꯣ ꯑꯗꯨꯁꯨ ꯑꯃꯨꯛ ꯎ ꯆꯔꯥꯁꯦ ꯁꯣꯝ ꯃꯃꯥꯡ ꯊꯪꯕꯒꯤ ꯆꯪꯉꯛꯄꯒꯤꯗꯨ ꯑꯣꯏꯅꯗꯤ ꯑꯗꯨꯒꯤ ꯑꯣꯏꯅꯗꯤ ꯑꯗꯨꯝ ꯀꯨꯟꯊ꯭ꯔꯥꯃꯨꯛ ꯊꯥꯔꯅꯦꯕꯀꯣ ꯀꯨꯟꯊ꯭ꯔꯥꯃꯨꯛꯅ ꯌꯥꯔꯅꯤ ꯑꯗꯨꯒ ꯑꯩꯈꯣꯏꯒꯤ ꯂꯩꯔꯤꯕ ꯍꯧꯖꯤꯛꯀꯤ ꯑꯀꯣꯏꯕ ꯃꯐꯝꯁꯦ ꯑꯥ ꯍꯥꯏꯗꯤ ꯑꯀꯣꯏꯕ ꯃꯄꯥꯟꯁꯦ ꯂꯣꯏꯅꯃꯛ ꯑꯩꯈꯣꯏꯒꯤ ꯑꯁꯪꯕ ꯑꯣꯏꯕ ꯃꯇꯝ ꯈꯨꯗꯤꯡꯃꯛꯇ ꯑꯗꯨꯝ ꯈꯔ ꯒ꯭ꯔꯤꯟ ꯑꯣꯏꯅ ꯂꯩꯒꯗꯕ ꯄꯣꯠ ꯍꯥꯞꯁꯦ ꯍꯥꯏꯕꯅꯦꯕ ꯎ ꯆꯔꯥ ꯉꯥꯛꯇꯪ ꯅꯠꯇꯕ ꯎ ꯆꯔꯥꯒ ꯍꯧꯖꯤꯛꯀꯤ ꯑꯥꯥ ꯃꯅꯥ ꯈꯤꯇꯪ ꯃꯅꯥ ꯄꯥꯟꯒꯗꯕ ꯂꯩ ꯑꯋꯥꯡ ꯑꯋꯥꯡꯕ ꯂꯩꯗꯅ ꯃꯅꯥ ꯉꯥꯛꯇ ꯁꯥꯠꯄ ꯑꯗꯨꯝꯕꯗꯨꯒ ꯇꯧꯔꯒ ꯍꯥꯏꯗꯤ ꯎꯝ ꯐꯦꯟꯁꯤꯡ ꯑꯣꯏꯅ ꯂꯩꯇꯕꯤꯗ ꯑꯗꯨꯃꯥꯏꯅ ꯎꯒꯨꯝꯕ ꯂꯩꯒꯨꯝꯕ ꯑꯗꯨꯅ ꯑꯀꯣꯏꯕꯁꯤꯡ ꯀꯣꯏꯁꯦ ꯍꯥꯏꯕꯅꯦ ꯃꯣꯏꯅ ꯍꯥꯏꯕꯗꯗꯤ ꯑꯗꯣ ꯎꯝ

ꯍꯣꯏ ꯌꯥꯏꯌꯦ ꯑꯗꯣ ꯍꯣꯔꯦꯟ ꯑꯗꯨꯝ ꯑꯩꯈꯣꯏ ꯃꯌꯥꯝ ꯈꯟꯅꯕꯗꯁꯨ ꯅꯪꯁꯨ ꯍꯥꯏꯔꯛꯑꯣ ꯑꯗꯨꯒ ꯑꯩꯅꯁꯨ ꯍꯥꯏꯕꯅꯤ ꯍꯥꯟꯅꯕꯨꯗꯤ ꯑꯗꯣ ꯍꯧꯖꯤꯛꯁꯦ ꯍꯥꯟꯅꯒꯤ ꯈꯔꯕꯨꯗꯤ ꯑꯊꯥꯕ ꯂꯩꯗꯅ ꯍꯥꯟꯅꯒꯤ ꯍꯧꯕ ꯈꯔꯕꯨꯗꯤ ꯂꯩꯔꯕꯅꯤꯅ ꯃꯔꯛꯁꯤꯗ ꯍꯥꯞꯆꯤꯟꯕ ꯌꯥꯕ ꯀꯔꯤ ꯎ ꯑꯣꯏꯔꯒꯁꯨ ꯑꯗꯒꯤ ꯂꯩ ꯍꯧꯖꯤꯛ ꯀꯥꯟꯒꯤ ꯑꯋꯥꯡꯕꯗꯨ ꯑꯣꯏꯔꯒꯁꯨ ꯑꯗꯨꯝ ꯍꯥꯞꯄ ꯑꯗꯨꯝ ꯌꯥꯅꯤ ꯑꯗꯨꯒ ꯑꯗꯨꯒꯤ ꯂꯩ ꯍꯥꯏꯗꯤ ꯃꯅꯥꯒ ꯍꯥꯏꯅꯕꯗꯣ ꯂꯩ ꯍꯥꯏꯗꯤ ꯃꯅꯥꯗꯨꯁꯨ ꯑꯗꯨꯝ ꯂꯧꯗꯣꯏꯅꯦꯕ ꯈꯔ ꯑꯗꯨꯅ ꯔꯥꯎꯟ ꯔꯥꯎꯟ ꯀꯣꯏꯁꯤꯜꯂꯒ ꯃꯌꯥꯏꯗ ꯐꯝꯐꯝ ꯑꯩꯈꯣꯏꯒꯤ ꯀꯃꯥꯏꯅ ꯍꯥꯏꯅꯤ ꯕꯦꯟꯁꯃꯛꯁꯨ ꯅꯠꯇꯕꯀꯣ ꯑꯗꯨꯝ ꯎꯅ ꯍꯥꯏꯗꯤ ꯋꯥ ꯇꯪꯈꯥꯏꯒꯨꯝꯕꯅ ꯁꯦꯝꯕꯗꯣ ꯔꯪ ꯁꯪꯉꯒ ꯑꯗꯨꯝꯕ ꯃꯆꯥ ꯃꯁꯨꯁꯨ ꯑꯗꯨꯝ ꯊꯝꯃꯛꯀꯅꯦꯕꯀꯣ ꯑꯗꯨꯒꯤ ꯊꯝꯕꯒꯤꯁꯨ ꯍꯥꯏꯕꯅꯦ ꯑꯗꯣ ꯎꯝ ꯑꯗꯨꯁꯨ ꯊꯕꯛꯁꯦ ꯌꯥꯝ ꯀꯟꯅꯗꯤ ꯂꯦꯞꯇꯅꯗꯤ ꯇꯧꯔꯤꯕ ꯎꯝ ꯇꯧꯗꯧꯁꯦ ꯍꯣꯔꯦꯟ ꯆꯔꯥꯁꯤꯡꯗꯨ ꯄꯨꯔꯛꯑꯒ ꯑꯗꯨꯝ ꯊꯥꯕꯗꯤ ꯑꯗꯨꯝ ꯅꯨꯃꯤꯠ ꯅꯤꯅꯤꯗ ꯂꯣꯏꯒꯅꯦꯕ ꯑꯩꯈꯣꯏ ꯃꯤꯗꯣ ꯌꯥꯝꯕꯅꯤꯅ

ꯑꯣ ꯌꯥꯏꯌꯦ ꯑꯗꯨ ꯂꯧꯒꯗꯕꯁꯤꯡꯗꯣ ꯍꯣꯔꯦꯟ ꯂꯤꯁ ꯑꯃ ꯏꯊꯣꯛꯄꯤꯔꯛꯑꯣ ꯑꯗꯨꯒ ꯊꯥꯕꯤꯔꯛꯑꯣ ꯍꯥꯏꯗꯤ ꯎꯝ ꯑꯩꯈꯣꯏꯕꯥꯟꯅꯤꯅ ꯁꯤꯗꯇꯪ ꯋꯥꯔꯤ ꯁꯥꯟꯅꯔꯒꯗꯤ ꯂꯣꯏꯅꯃꯛꯇꯣ ꯀꯥꯎꯕ ꯈꯣꯠꯄ ꯂꯩꯍꯧꯕ ꯌꯥꯏꯕꯀꯣ ꯑꯗꯨꯅ ꯑꯗꯨꯝ ꯂꯤꯁ ꯑꯃ ꯍꯥꯏꯐꯦꯠ ꯏꯊꯣꯛꯄꯤꯔꯛꯑꯣ ꯍꯥꯞꯅꯤꯡꯕꯗꯣ ꯑꯗꯒꯤ ꯑꯩꯒꯤꯗꯤ ꯑꯗꯨꯝꯗꯤ ꯅꯍꯥꯟ ꯄꯤꯒ꯭ꯔꯦꯕ ꯄꯤꯔꯒ ꯑꯗꯨꯝ ꯑꯄꯨꯟꯕꯗꯨꯒꯤ ꯄꯨꯟꯁꯤꯜꯂ ꯀꯥꯟꯗ ꯍꯥꯏꯇꯔꯦ ꯁꯤ ꯀꯌꯥ ꯑꯣꯏꯁꯤꯒꯦ ꯀꯝꯗꯧꯁꯤꯒꯦ ꯍꯥꯏꯕꯗꯣ ꯍꯣꯔꯦꯟ ꯄꯨꯟꯅ ꯈꯟꯅꯔꯒ ꯃꯁꯤꯡꯗꯣ ꯑꯩꯈꯣꯏꯅ ꯍꯥꯏꯍꯧꯗꯣꯏꯅꯤꯗꯅ ꯑꯗꯨꯃꯥꯏꯅ ꯑꯗꯨꯗꯤ ꯍꯥꯟꯅꯒꯤ ꯍꯥꯟꯅ ꯑꯗꯨꯝ ꯍꯥꯏꯈ꯭ꯔꯕ ꯄꯣꯠꯅꯦ ꯌꯥꯔꯅꯤ ꯑꯗꯨꯗꯤ ꯑꯅꯧꯕ ꯍꯥꯏꯗ꯭ꯔꯁꯨ

ꯂꯥꯏꯟ ꯂꯥꯏꯟ ꯁꯦꯝꯃꯒ ꯑꯗꯨ ꯁꯦꯝꯕꯁꯤꯗꯤ ꯃꯌꯥꯏ ꯋꯥꯏꯗ ꯑꯗꯨꯝ ꯍꯥꯞꯄꯛꯀꯅꯦꯕ ꯁꯟꯐ꯭ꯂꯥꯋꯥꯔ ꯑꯥ ꯁꯟꯐ꯭ꯂꯥꯋꯥꯔꯁꯨ ꯁꯟꯐ꯭ꯂꯥꯋꯥꯔꯒꯤꯗꯤ ꯁꯥꯏꯠ ꯑꯃ ꯑꯣꯏꯔꯅꯤ ꯑꯥ ꯃꯦꯔꯤꯒꯣꯜꯗꯣ ꯑꯗꯨꯃꯥꯏꯅ ꯃꯌꯥꯏꯗ ꯍꯥꯄꯛꯀꯅꯦꯕ ꯑꯗꯨꯝ ꯂꯣꯏꯁꯤꯟꯕꯁꯦ ꯑꯗꯨꯝ ꯏꯟꯅꯣꯒ꯭ꯔꯦꯁꯟ ꯃꯃꯥꯡꯗꯗꯤ ꯈꯤꯇꯪ ꯋꯥꯠꯂꯤꯉꯥꯏꯗ ꯂꯣꯏꯁꯤꯜꯂꯒ ꯑꯗꯨꯝ ꯍꯥꯏꯗꯤ ꯃꯌꯥꯝꯗ ꯕꯤꯗꯤꯑꯣꯒꯨꯝꯕ ꯀꯩꯒꯨꯝꯕꯗꯣ ꯅꯝꯃꯒ ꯍꯥꯟꯅ ꯊꯥꯗꯣꯛꯇꯣꯏꯅꯤꯗꯅ ꯑꯗꯨ ꯕꯤꯗꯣꯑꯣ ꯅꯝꯕ ꯈꯣꯠꯄ ꯑꯗꯨꯒꯤ ꯃꯃꯥꯡ ꯑꯣꯏꯅ ꯑꯗꯨꯝ ꯂꯣꯏꯁꯤꯟꯕꯒꯤ ꯑꯣꯏꯅꯗꯤ ꯑꯗꯨꯝ ꯅꯪꯒꯅꯤ ꯑꯗꯨꯒꯤ ꯑꯣꯏꯅꯗꯤ ꯀꯩꯁꯨꯝ ꯄꯥꯈꯠꯅꯤꯡꯉꯥꯏ ꯀꯩꯁꯨ ꯑꯣꯏꯗꯦꯕ ꯑꯗꯒꯤ ꯔꯣꯁꯀꯨꯝꯕ ꯀꯩꯒꯨꯝꯕ ꯑꯗꯨꯝ ꯑꯗꯨꯝꯕꯗꯨꯗꯤ ꯌꯥꯝꯅ ꯀꯨꯏꯔꯣꯏꯕꯀꯣ ꯅꯨꯃꯤꯠ ꯅꯤꯅꯤꯗ ꯑꯗꯨꯝ ꯑꯩꯈꯣꯏꯅ ꯑꯣꯏꯅꯗꯤ ꯑꯗꯨꯝ ꯂꯣꯏꯒꯅꯦꯕꯀꯣ ꯃꯤꯗꯣ ꯌꯥꯝꯕꯅꯤꯅ ꯂꯩꯔꯤꯕ ꯃꯤꯁꯤ ꯌꯥꯝꯕꯅꯤꯅ ꯑꯗꯨꯝ ꯑꯗꯨꯒꯤ ꯑꯣꯏꯅꯗꯤ ꯂꯣꯏꯁꯤꯜꯂꯅꯤ ꯑꯗꯨꯒ ꯃꯈꯥ ꯇꯥꯕ ꯑꯗꯨꯝ ꯑꯇꯩ ꯑꯋꯥꯠ ꯑꯄꯥ ꯂꯩꯔꯤꯁꯤꯡꯁꯦ ꯑꯗꯨꯝ ꯍꯥꯏꯗꯤ ꯇꯧꯕ ꯊꯕꯛ ꯑꯃꯇꯪ ꯇꯧꯕꯗꯤ ꯅꯠꯇꯦ ꯑꯗꯨꯝ ꯃꯁꯥ ꯃꯁꯥꯒꯤ ꯇꯧꯒꯗꯕꯗꯣ ꯂꯣꯏꯅ ꯁꯤꯟꯗꯣꯛꯏꯅꯤ ꯔꯪ ꯇꯧꯒꯗꯕꯅ ꯔꯪꯒꯤ ꯑꯗꯒꯤ ꯌꯣꯠ ꯄꯥꯏꯕꯅ ꯌꯣꯠꯀꯤ ꯑꯗꯒꯤ ꯂꯩꯒꯤꯅ ꯂꯩꯒꯤ ꯂꯦꯕꯔꯒꯤ ꯑꯣꯏꯅꯗꯤ ꯌꯥꯔꯅꯤ ꯍꯧꯖꯤꯛ ꯂꯩꯔꯤꯁꯤꯅ ꯑꯗꯨꯝ ꯀꯣꯟꯅꯒꯅꯤ ꯑꯩꯈꯣꯏꯅ ꯂꯩ ꯆꯔꯥꯗꯨ ꯌꯧꯔꯛꯇꯕꯒꯤꯅꯦꯕ

ꯑꯗꯨꯅꯦ ꯑꯗꯣ ꯑꯥ ꯑꯩꯈꯣꯏꯒꯤ ꯆꯪꯉꯛꯐꯝꯒꯤ ꯇꯤꯀꯦꯠ ꯀꯥꯎꯟꯇꯔꯒꯤꯁꯦ ꯅꯣꯏꯅ ꯀꯩꯅꯣ ꯑꯣꯏꯅ ꯍꯥꯏꯗꯤ ꯑꯥ ꯍꯣꯏ ꯑꯗꯨꯒꯤꯕꯨꯗꯤ ꯑꯗꯨꯒ ꯍꯧꯖꯤꯛꯀꯤ ꯇꯤꯀꯦꯠ ꯀꯥꯎꯟꯇꯔꯒꯤ ꯆꯪꯉꯛꯐꯝꯒꯤꯁꯤꯗꯤ ꯏꯒꯨꯝꯕꯅ ꯀꯨꯞꯄꯒꯀꯣ ꯑꯗꯨꯃꯥꯏꯅ ꯏꯒꯨꯝꯕ ꯏꯒꯨꯝꯕꯅ ꯀꯨꯞꯄ ꯑꯗꯒꯤ ꯑꯗꯨꯃꯥꯏꯅ ꯑꯣꯏꯕꯗꯨꯅ ꯑꯗꯨꯝ ꯐꯖꯅꯦꯕ ꯍꯣꯏ ꯑꯗꯨꯅ ꯑꯣꯏꯍꯜꯂꯅꯦꯕ ꯍꯦꯛ ꯆꯪꯉꯛꯐꯝ ꯑꯍꯥꯟꯕꯒꯤꯁꯦ ꯑꯗꯨꯒ ꯎꯝ ꯍꯥꯏꯗꯤ

ꯍꯣꯏ ꯑꯗꯨꯃꯥꯏꯅ ꯑꯗꯨꯝ ꯑꯣꯏꯔꯅꯤ ꯃꯄꯥꯟꯒꯤ ꯑꯣꯏꯅꯗꯤ

ꯑꯣ ꯄꯨꯟꯅ ꯁꯤꯅ ꯀꯌꯥ ꯂꯧꯁꯤꯒꯦ ꯀꯌꯥ ꯍꯟꯗꯣꯛꯁꯤꯒꯦ ꯍꯟꯊꯕ ꯍꯟꯊꯕꯒꯤꯗꯤ ꯀꯌꯥ ꯑꯣꯏꯔꯔꯣꯏ ꯑꯗꯨꯝ ꯍꯥꯞꯄꯒꯤ ꯉꯥꯛꯇ ꯑꯣꯏꯗꯣꯏꯅꯦꯕ ꯑꯥ ꯑꯗꯨꯅ ꯑꯗꯨꯃꯥꯏꯅ ꯇꯧꯔꯁꯦ ꯑꯗꯨꯒ ꯑꯗꯨꯝ ꯅꯨꯃꯤꯗꯥꯡꯒꯤ ꯑꯣꯏꯅꯁꯨ ꯂꯥꯏꯠ ꯀꯨꯝꯕ ꯑꯗꯨꯒꯤꯗꯤ ꯃꯣꯏꯅ ꯑꯗꯨꯝ ꯑꯩꯅ ꯄꯥꯏꯗ꯭ꯔꯦꯕꯀꯣ ꯑꯗꯨꯒꯤ ꯑꯣꯏꯅꯗꯤ ꯃꯣꯏ ꯑꯗꯨꯝ ꯌꯥꯝ ꯐꯖꯅ ꯁꯤꯜꯂꯛꯑꯅꯤ ꯑꯗꯨꯒꯤ ꯑꯣꯏꯅꯗꯤ ꯎꯝ ꯑꯗꯨꯝ ꯑꯊꯨꯕꯗ ꯂꯣꯏꯁꯤꯜꯂꯛꯑꯅꯤ ꯎꯃ ꯍꯣꯏ ꯍꯣꯏ ꯍꯣꯏ ꯑꯗꯨꯝ ꯄꯥꯎ ꯐꯥꯎꯅꯔꯁꯤ ꯃꯇꯨꯡꯗ ꯎꯝ ꯍꯣꯏ